ꯍꯜꯂꯣ ꯍꯜꯂꯣ ꯏꯇꯥꯎ ꯇꯥꯏ ꯇꯥꯏ ꯍꯥꯏꯔꯛꯑꯣ ꯑꯁ ꯑꯩ ꯍꯌꯦꯡꯃꯛꯇꯤ ꯌꯥꯗꯧ ꯃꯥꯟꯗꯦꯕꯣ ꯍꯌꯦꯡꯁꯦ ꯁꯣꯝ ꯌꯨꯝꯒꯤ ꯂꯩꯀꯥꯏꯒꯤ ꯊꯕꯛ ꯌꯥꯝ ꯂꯩꯅꯦ ꯑꯁ ꯍꯌꯦꯡꯁꯦ ꯊꯕꯛ ꯂꯩ ꯑꯗꯨ ꯁꯣꯝꯅ ꯆꯠꯁꯦ ꯍꯥꯏꯔꯗꯤ ꯍꯥꯡꯆꯤꯠꯀꯨꯝꯕ ꯆꯠꯂꯁꯤꯔ ꯀꯃꯥꯏꯅ ꯈꯟꯒꯦ ꯅꯪꯒꯤ ꯃꯣꯠ ꯀꯔꯤ ꯂꯩꯒꯦ ꯑꯝꯇ ꯍꯥꯏꯔꯛꯑꯣꯅꯦ

ꯑꯣ ꯑꯗꯨ ꯍꯌꯦꯡ ꯃꯛꯇꯤ ꯑꯩ ꯊꯕꯛꯁꯨ ꯂꯩꯔꯕꯅꯤꯅ ꯀꯩꯅꯣ ꯇꯧꯔꯁꯦ ꯍꯥꯡꯆꯤꯠꯁꯦ ꯁꯣꯝꯅ ꯌꯥꯅꯕ ꯈꯔ ꯁꯤꯜꯂꯛꯎ ꯑꯗꯨꯒ ꯍꯥꯡꯆꯤꯠꯁꯦ ꯆꯠꯅꯕ ꯇꯧꯁꯦ ꯑꯩ ꯏꯃꯥꯟꯅꯕ ꯑꯅꯤ ꯌꯥꯎꯔꯛꯑꯅꯤ ꯑꯁꯣꯝ ꯁꯥꯏꯠꯇꯒꯤ ꯀꯔꯤ ꯃꯤ ꯀꯌꯥ ꯌꯥꯎꯔꯛꯇꯣꯏꯅꯣ ꯑꯣ ꯌꯥꯏ ꯌꯥꯏ ꯌꯥꯏ ꯑꯗꯨꯁꯨ ꯌꯥꯏ

ꯑꯗꯨ ꯍꯣꯏ ꯐꯔꯦ ꯑꯗꯨꯗꯤ ꯑꯩꯈꯣꯏ ꯃꯤꯁꯦ ꯇꯔꯨꯛ ꯑꯣꯏꯔꯦꯅꯦ ꯑꯗꯨꯗꯤ ꯄꯨꯡꯁꯦ ꯑꯩꯈꯣꯏ ꯕ꯭ꯔꯦꯛꯐꯥꯁ ꯂꯥꯟꯁꯀꯨꯝꯕ ꯂꯧꯕ ꯃꯇꯨꯡꯗ ꯇꯔꯥ ꯃꯥꯊꯣꯏ ꯑꯗꯥꯏꯗ ꯆꯠꯅꯕ ꯇꯧꯖꯤꯔꯥ ꯑꯣ ꯑꯗꯨꯅ ꯑꯐꯕ ꯆꯠꯀꯅꯤ ꯏꯁꯄꯣꯠꯁꯦ ꯀꯩꯅꯣ ꯊꯦꯡꯅꯁꯦ ꯀꯛꯆꯤꯡ ꯂꯝꯈꯥꯏ ꯑꯗꯨꯗ ꯑꯣꯏꯔꯁꯨ ꯊꯦꯡꯅꯔꯁꯦ ꯄꯨꯡ ꯀꯩꯅꯣꯋꯥꯏ ꯊꯦꯡꯅꯔꯁꯦ ꯇꯔꯥ ꯃꯥꯊꯣꯏ ꯆꯠꯀꯗꯕꯅꯤꯅ ꯇꯔꯥ ꯃꯈꯥꯏ ꯑꯗꯨꯒꯨꯝꯕꯗ ꯊꯦꯡꯅꯕ ꯇꯧꯔꯁꯦ

ꯑꯣꯀꯦ ꯑꯣꯀꯦ ꯑꯣꯀꯦ ꯑꯗꯨꯗꯤ ꯁꯣꯏꯔꯅꯨ ꯍꯥꯡꯆꯤꯠꯇꯣ ꯀꯣ ꯑꯣꯀꯦ ꯑꯣꯀꯦ ꯁꯤ ꯌꯨ ꯁꯤ ꯌꯨ